ꯇꯦꯛꯅꯣꯂꯣꯖꯤꯅ ꯃꯇꯧ ꯀꯔꯝꯅ ꯏꯗꯨꯀꯦꯁꯟ ꯏꯟꯗꯁꯇ꯭ꯔꯤꯗ ꯃꯇꯦꯡ ꯄꯥꯡꯕꯒꯦ ꯍꯥꯏꯕ ꯇꯥꯔꯒꯗꯤ ꯑꯩꯈꯣꯏꯒꯤ ꯏꯗꯨꯀꯦꯁꯟ ꯑꯁꯤꯗ ꯇꯦꯛꯀꯅꯣꯂꯣꯖꯤꯅ ꯑꯁꯨꯛꯀꯤ ꯃꯇꯤꯛ ꯃꯇꯦꯡ ꯄꯥꯡꯉꯤ ꯃꯔꯝꯗꯤ ꯑꯩꯈꯣꯏꯒꯤ ꯍꯧꯖꯤꯛ ꯀꯔꯤꯒꯨꯝꯕ ꯃꯇꯝꯗ ꯑꯩꯈꯣꯏꯒꯤ ꯂꯥꯏꯔꯤꯛ ꯂꯥꯏꯁꯨ ꯂꯩꯖꯗꯕ ꯀꯥꯡꯒꯨꯗꯤ ꯏꯟꯇꯔꯅꯦꯠ ꯑꯃꯗꯤ ꯇꯦꯛꯅꯣꯂꯣꯖꯤꯒꯤ ꯃꯇꯦꯡ ꯑꯁꯤꯅ ꯑꯩꯅ ꯑꯩꯅ ꯈꯪꯅꯤꯡꯕ ꯀꯣꯏꯁꯟ ꯑꯟꯁꯔ ꯑꯗꯨꯕꯨ ꯏꯟꯇꯔꯅꯦꯠꯀꯤ ꯃꯇꯦꯡꯗꯒꯤ ꯑꯃꯗꯤ ꯇꯦꯛꯅꯣꯂꯣꯖꯤꯒꯤ ꯃꯇꯦꯡꯗꯒꯤ ꯈꯪꯕ ꯉꯝꯃꯤ ꯍꯥꯏꯖꯅꯤꯡꯉꯤ